ꯚꯥꯔꯠꯇ ꯈ꯭ꯋꯥꯏꯗꯒꯤ ꯃꯃꯤꯡ ꯆꯠꯄ ꯃꯁꯥꯟꯅ ꯈꯔ ꯑꯗꯨ ꯃꯤꯡ ꯑꯣꯏꯅ ꯄꯜꯂꯕꯗ ꯐꯨꯠꯕꯣꯜ ꯍꯣꯀꯤ ꯕꯣꯂꯤꯕꯣꯜ ꯕꯦꯗꯃꯦꯟꯇꯜ ꯀ꯭ꯔꯤꯀꯦꯠ ꯁꯒꯣꯜ ꯀꯥꯡꯖꯩ ꯕꯥꯁꯀꯦꯠ ꯕꯣꯜ ꯃꯨꯛꯅ ꯀꯥꯡꯖꯩ ꯕꯣꯛꯁꯤꯡ ꯑꯃꯁꯨꯡ ꯂꯩꯕꯥꯛ ꯑꯁꯤꯒꯤ ꯈ꯭ꯋꯥꯏꯗꯒꯤ ꯃꯃꯤꯡ ꯆꯠꯄ ꯁꯥꯟꯅꯔꯣꯏ ꯈꯔ ꯃꯤꯡ ꯑꯣꯏꯅ ꯄꯜꯂꯕꯗ ꯕꯤꯔꯥꯠ ꯀꯣꯂꯤ ꯃꯦꯔꯤ ꯀꯣꯝ ꯁꯅꯤꯌꯥ ꯃꯤꯔꯖꯥ ꯔꯣꯍꯤꯠ ꯁꯔꯃ ꯑꯦꯝ ꯑꯦꯁ ꯙꯣꯅꯤ ꯂꯥꯏꯁ꯭ꯔꯝ ꯁꯔꯤꯇꯥ ꯃꯤꯔꯥꯕꯥꯏ ꯆꯥꯅꯨ ꯕꯦꯝꯕꯦꯝ ꯁꯆꯤꯟ ꯇꯦꯟꯗꯨꯀꯔ ꯁꯨꯁꯤꯂꯥ ꯆꯥꯅꯨ